ꯍꯜꯂꯣ ꯚꯥꯏ ꯀꯩꯅꯣ ꯇꯧꯕꯅꯦ ꯑꯩꯁꯦ ꯃꯦꯒꯥꯟ ꯀꯦꯐꯦꯗꯣ ꯑꯗꯨꯗ ꯑꯩꯁꯦ ꯑꯆꯥꯄꯣꯠ ꯑꯣꯗꯔ ꯇꯧꯕ꯭ꯔꯥ ꯑꯣꯔ ꯆꯠꯄ꯭ꯔꯥ ꯀꯩꯅꯣꯃ ꯇꯧꯔꯒ ꯑꯆꯥꯄꯣꯠꯖꯦ ꯆꯥꯔꯨꯒꯦ ꯇꯧꯕꯅꯦꯕ ꯑꯗꯣ ꯃꯣꯏ ꯒꯨꯒꯜꯗ ꯗꯤꯔꯦꯛ ꯔꯦꯇꯤꯡꯖꯦ ꯐꯣꯔ ꯄꯣꯏꯟꯠ ꯑꯩꯠ ꯀꯨꯝꯕꯗꯤ ꯄꯤꯌꯦꯕꯀꯣ ꯑꯗ ꯃꯣꯏꯁꯦ ꯀꯃꯥꯏ ꯇꯧꯕꯅꯣ ꯑꯅ ꯚꯥꯏꯗꯤꯅ ꯅꯍꯥꯟ ꯆꯪꯉꯨꯕꯗꯨꯗ ꯈꯪꯉꯝꯒꯅꯤꯅ ꯍꯪꯉꯛꯏꯅꯦ ꯑꯗꯣ ꯏꯃꯥꯟꯅꯕꯤ ꯑꯃꯅꯗꯤ ꯅꯍꯥꯟ ꯆꯪꯉꯨꯕꯗ ꯃꯣꯏꯗꯣ ꯁꯥꯔꯕꯤꯁ ꯈꯔ ꯇꯞꯄꯦ ꯑꯗꯨꯒ ꯑꯆꯥꯄꯣꯠꯇꯣ ꯅꯨꯃꯤꯠꯇꯨꯗ ꯑꯣꯏꯒꯗꯣꯏꯔꯗꯤ ꯈꯪꯗꯦ ꯃꯥꯏ ꯃꯗꯥꯎ ꯑꯣꯏꯒꯗꯣꯏꯔꯥ ꯍꯥꯏꯕꯗꯤ ꯈꯪꯗ꯭ꯔꯦꯕ ꯈꯤꯇꯪ ꯍꯥꯎꯕ ꯋꯥꯠꯂꯦꯅꯗꯤ ꯍꯥꯏꯔꯛꯄ ꯑꯗꯣ ꯕꯥꯏꯗꯤ ꯉꯔꯥꯡ ꯅꯍꯥꯟꯗ ꯆꯪꯉꯨꯕꯅꯤꯅ ꯈꯪꯉꯝꯒꯅꯤꯅ ꯑꯩꯅ ꯍꯪꯉꯛꯏꯅꯦ ꯀꯃꯥꯏ ꯀꯃꯥꯏ ꯇꯧꯒꯦ ꯀꯃꯥꯏ ꯀꯃꯥꯏꯅ ꯍꯥꯏꯗꯤ ꯄꯣꯠꯇꯣ ꯍꯥꯎꯕ꯭ꯔꯥ ꯀꯃꯥꯏ ꯇꯪꯅ ꯁꯥꯔꯕꯤꯁ ꯀꯃꯥꯏ ꯇꯪꯏ ꯍꯥꯏꯕꯗꯣ ꯑꯣ ꯚꯥꯏ ꯌꯥꯏꯌꯦ ꯑꯣ ꯚꯥꯏ ꯀꯩꯅꯣ ꯇꯪꯕꯅꯦ ꯍꯣꯏ ꯚꯥꯏꯅꯗꯤ ꯌꯥꯝ ꯐꯖꯅꯗꯤ ꯇꯥꯛꯄꯤꯔꯦ ꯍꯥꯎꯋꯦ ꯈꯣꯠꯂꯦꯅ ꯑꯗꯣ ꯏꯃꯥꯟꯅꯕꯤ ꯑꯃꯗꯨꯅ ꯉꯔꯥꯡ ꯍꯥꯏꯔꯛꯄꯗꯨꯗꯗꯤ ꯍꯥꯏꯐꯦꯇꯪ ꯑꯩꯉꯣꯟꯗ ꯆꯤꯡꯅꯔꯞ ꯇꯪꯕ ꯑꯗꯨꯒꯤꯅꯤꯗ ꯐꯔꯦꯅꯦ ꯚꯥꯏ ꯑꯗꯨꯗꯤ ꯊꯝꯖꯔꯒꯦꯀꯣ ꯑꯩ ꯆꯠꯂꯨꯔꯒ ꯆꯥꯔ ꯌꯦꯡꯉꯨꯔꯒꯦ ꯃꯍꯥꯎꯗꯣ